ꯍꯜꯂꯣ ꯁꯤꯕꯨ ꯎꯄꯨ ꯀꯥꯡꯊꯣꯟꯒꯤ ꯁꯥꯕꯝꯗꯨꯔꯣ ꯑꯥ ꯀꯔꯤ ꯂꯝꯗꯅꯣ ꯑꯝꯇ ꯇꯥꯛꯄꯤꯔꯛꯎꯕ ꯂꯣꯀꯦꯁꯟꯗꯣ ꯑꯝꯇ ꯄꯤꯕꯤꯔꯛꯎ ꯑꯣ ꯏꯆꯥꯅꯨꯄꯤꯒꯤ ꯂꯨꯍꯣꯡꯕꯒꯤ ꯎꯄꯨ ꯀꯥꯡꯊꯣꯟ ꯂꯧꯅꯤꯡꯕ ꯑꯗꯨꯒꯤ ꯎꯄꯨ ꯀꯥꯡꯊꯣꯟꯗꯣ ꯑꯝꯇ ꯌꯦꯡꯕ ꯂꯥꯛꯀꯦ ꯇꯧꯕꯅꯦ ꯑꯗꯨ ꯃꯃꯜꯗꯣ ꯂꯣꯏ ꯁꯨꯕꯗ ꯇꯣꯞ ꯈꯣꯡ ꯃꯅꯥꯡꯈꯣꯡꯗꯩꯅꯦ

ꯑꯣ ꯃꯣꯏꯁꯦ ꯑꯗꯨꯝ ꯆꯠꯅꯕ ꯌꯥꯕꯗ ꯐꯃꯨꯡ ꯀꯥꯡꯊꯣꯟ ꯂꯣꯏꯅꯃꯛ ꯁꯦꯠꯇꯨꯗ ꯄ꯭ꯔꯥꯏꯖꯁꯦ ꯀꯌꯥꯃꯨꯛꯀ ꯂꯩꯕ ꯖꯥꯠꯅꯣ ꯍꯧꯖꯤꯛ ꯀꯥꯟꯁꯦ ꯑꯩꯈꯣꯏꯗꯤ ꯈꯔ ꯑꯗꯨꯝ ꯈꯔ ꯐꯥꯁ ꯑꯣꯏꯕ ꯄꯣꯠꯇꯨꯗ ꯄꯥꯝꯃꯦ ꯑꯣ ꯍꯣꯏ ꯍꯣꯏ ꯑꯗꯨꯗꯣ ꯎꯝ ꯍꯣꯏ ꯍꯣꯏ ꯌꯥꯏ ꯍꯣꯏ ꯍꯣꯏ ꯂꯥꯛꯅꯕ ꯇꯧꯔꯒꯦ ꯑꯗꯨ ꯑꯩꯈꯣꯏ ꯑꯉꯥꯡꯈꯩꯒ ꯇꯧꯔ ꯂꯥꯛꯀꯗꯝꯃꯤ ꯃꯐꯝꯗꯣ ꯍꯥꯟꯅ ꯑꯩꯅ ꯍꯪꯉꯛꯄꯅꯤ ꯑꯇꯩ ꯎꯄꯨ ꯒꯣꯗ꯭ꯔꯦꯖ ꯃꯃꯥꯏ ꯃꯔꯤꯒ ꯐꯥꯡꯕꯗꯣ ꯑꯗꯨꯒꯨꯝꯕꯗꯨꯕꯨ ꯃꯃꯜ ꯀꯌꯥꯃꯨꯛꯀ ꯂꯩꯒꯦ ꯑꯗꯨꯕꯨ ꯈꯔ ꯑꯗꯨꯝ ꯆꯠꯅꯕ ꯌꯥꯕ ꯈꯔ ꯐꯖꯕꯗꯣ ꯃꯤꯡꯁꯦꯟ ꯄꯥꯟꯕꯤꯗꯣ

ꯑꯣ

ꯀꯥꯡꯊꯣꯟ ꯑꯩꯈꯣꯏꯒꯤ ꯚꯤ ꯑꯥꯏ ꯄꯤꯒꯤ ꯀꯥꯡꯊꯣꯟꯗꯣ ꯁ꯭ꯄꯣꯟꯒ ꯁ꯭ꯄꯣꯟꯗꯧꯅꯒ ꯇꯧꯕ ꯑꯩꯈꯣꯏ ꯉꯥꯊꯕꯤꯒ ꯇꯧꯕ ꯑꯋꯥꯡꯕꯗꯣ ꯑꯗꯨꯒꯨꯝꯕꯗꯣ ꯍꯥꯞꯄꯒ ꯑꯗꯨꯝꯕ ꯇꯧꯔꯤ ꯅꯠꯇ꯭ꯔꯥ ꯎꯝ ꯑꯣ ꯑꯩꯗꯤ ꯑꯗꯨꯒꯨꯝꯕ ꯑꯗꯨꯒꯨꯝꯕꯒꯤ ꯃꯑꯣꯡꯗꯣ ꯑꯩꯅ ꯄꯥꯝꯕ ꯑꯩꯈꯣꯏ ꯏꯆꯥꯅꯨꯄꯤ ꯃꯊꯟꯇꯅꯤꯅ ꯈꯔ ꯐꯖꯅ ꯎꯟꯅꯤꯡꯉꯦꯕ ꯑꯗꯨꯗꯤ ꯍꯣꯔꯦꯟ ꯎꯝ ꯄꯨꯡ ꯎꯝ ꯎꯝ ꯍꯣꯔꯦꯟ ꯄꯨꯡ ꯆꯥꯛꯆꯥ ꯇꯣꯛꯄꯒ ꯑꯗꯨꯝ ꯂꯥꯛꯅꯕ ꯇꯧꯔꯛꯑꯒꯦ ꯂꯥꯛꯑꯝꯗꯥꯏꯗ ꯑꯩꯈꯣꯏ ꯐꯣꯟ ꯇꯧꯔꯛꯑꯒꯦ ꯑꯗꯨꯒ ꯑꯗꯨꯝ ꯌꯧꯁꯜꯂꯛꯑꯒꯦꯅꯦ ꯑꯗꯨꯝ ꯃꯃꯤꯡ ꯑꯗꯨꯝ ꯈꯪꯅꯤꯅꯦ ꯑꯗꯨꯝ ꯑꯩꯈꯣꯏꯅ ꯋꯥꯡꯖꯤꯡ ꯌꯧꯔꯛꯄꯗ ꯃꯤ ꯑꯃꯗ ꯑꯗꯨꯝ ꯍꯪꯕꯗ ꯎꯝ

ꯍꯣꯏ ꯑꯩ ꯑꯗꯨꯝ ꯂꯥꯛꯅꯕ ꯇꯧꯔꯛꯑꯒꯦ ꯍꯣꯔꯦꯟ ꯉꯥꯏꯍꯥꯛ ꯂꯩꯔꯒ ꯆꯥꯛ ꯆꯥꯊꯣꯛꯑꯒ ꯂꯥꯛꯑꯒꯦ ꯑꯥ ꯎꯝ ꯎꯝ ꯎꯝ ꯑꯄꯥꯛꯄꯗꯣ ꯑꯄꯥꯛꯄ ꯎꯝ

ꯎꯝ ꯝꯤꯡꯁꯦꯟ ꯃꯤꯡꯁꯦꯟ ꯁ꯭ꯇꯥꯏꯂꯗꯣ ꯑꯩꯈꯣꯏꯒꯤ ꯁꯥꯡꯂꯞ ꯇꯧꯕꯗꯣ ꯑꯗꯨ ꯑꯗꯨꯗꯣ ꯈꯔ ꯐꯖꯕꯗꯣ ꯋꯥꯠꯄ ꯃꯥꯜꯂꯦ ꯑꯩꯈꯣꯏꯒꯤ ꯑꯆꯧꯕ ꯍꯛꯆꯥꯡ ꯐꯨꯜꯒꯤ ꯑꯣꯏꯕꯗꯣ ꯑꯗꯨꯒꯨꯝꯕꯗꯨꯗ ꯌꯦꯡꯒꯦ ꯎꯝ ꯑꯗꯨꯒ ꯑꯩꯈꯣꯏꯒꯤ ꯁꯥꯏꯠ ꯁꯥꯏꯠ ꯇꯦꯕꯜꯒ ꯌꯥꯝ ꯊꯝꯅꯕ ꯁꯣꯐꯥ ꯁꯣꯐꯥ ꯃꯌꯥꯗꯒ ꯑꯩꯈꯣꯏ ꯁ꯭ꯄꯣꯟꯒ ꯊꯥꯔꯒ ꯌꯥꯝ ꯃꯆꯥ ꯃꯆꯥ ꯍꯧꯖꯤꯛ ꯀꯥꯟꯗꯤ ꯇꯨꯟ ꯃꯆꯥ ꯃꯆꯥꯒ ꯌꯥꯝ ꯌꯥꯎꯔꯦꯗꯅ ꯑꯗꯨꯝꯕ ꯑꯦꯛꯁꯇ꯭ꯔꯥꯒꯗꯤ ꯑꯗꯨꯝ ꯍꯥꯞꯄꯦ ꯎꯝ ꯚꯤ ꯑꯥꯏ ꯄꯤ

ꯑꯗꯨꯝꯕꯗꯨꯅ ꯑꯦꯜ ꯁꯦꯞꯇ ꯂꯥꯛꯇꯣꯏꯔ ꯑꯣ ꯍꯣꯏ ꯑꯗꯨꯒꯤ ꯑꯗꯨ ꯌꯦꯡꯒꯦ ꯑꯗꯨ ꯐꯖꯩ ꯑꯗꯨꯒ ꯎꯝ ꯗꯥꯏꯅꯤꯡ ꯇꯦꯕꯜꯗꯣ ꯃꯤ ꯃꯤ ꯇꯔꯦꯠ ꯅꯤꯄꯥꯜ ꯃꯨꯛꯀ ꯆꯥꯕ ꯎꯝ ꯃꯤ ꯇꯔꯦꯠ ꯅꯤꯄꯥꯜꯒ ꯆꯥ ꯌꯥꯕ ꯑꯗꯨꯝꯕ ꯗꯥꯏꯅꯤꯡ ꯇꯦꯕꯟ ꯌꯦꯡꯅꯤꯡꯉꯦ ꯑꯗꯨ ꯗꯥꯏꯅꯤꯡ ꯇꯦꯕꯜꯒꯤ ꯆꯧꯀ꯭ꯔꯤꯗꯤ ꯃꯁꯤꯡ ꯁꯨꯅꯕ ꯑꯗꯨꯝ ꯅꯤꯄꯥꯜ ꯍꯥꯞꯇꯣꯏꯔ ꯇꯔꯨꯛ ꯍꯥꯞꯇꯣꯏꯔ ꯑꯗꯨꯗꯤ

ꯑꯣ ꯎꯝ

ꯑꯣ ꯑꯣ ꯆꯧꯀ꯭ꯔꯤꯁꯦ ꯇꯔꯨꯛ ꯀꯨꯝꯕ ꯂꯩꯕꯅ ꯐꯩ ꯍꯣꯔꯦꯟ ꯃꯑꯣꯡ ꯌꯦꯡꯉꯒꯦ ꯆꯧꯀ꯭ꯔꯤꯗꯨꯒꯤ ꯃꯑꯣꯡꯗꯣ ꯆꯧꯀ꯭ꯔꯤꯗꯣ ꯑꯩꯈꯣꯏꯒꯤ ꯀꯩꯅꯣ ꯇꯧꯕꯗꯨꯔꯥ ꯉꯥꯊꯕꯝꯒꯗꯣ ꯑꯩꯈꯣꯏꯒꯤ ꯈꯤꯔꯪꯒ ꯄꯩꯊꯔꯞꯀ ꯇꯧꯕꯗꯨꯔꯥ ꯆꯞ ꯌꯨꯡꯕꯤꯗꯨꯔꯣ ꯗꯤꯖꯥꯏꯟ ꯂꯣꯏ ꯐꯪꯒꯗ꯭ꯔꯥ

ꯍꯣ ꯍꯣꯔꯦꯟ ꯑꯩ ꯑꯥ ꯐꯤꯌꯥꯡꯈꯣꯛ ꯕꯣꯛꯁ ꯌꯥꯎꯕꯗꯨꯅ ꯐꯩꯌꯦ ꯕꯣꯛꯁ ꯌꯥꯎꯗꯕꯗꯨꯗꯤ ꯎꯐꯨꯟ ꯋꯥꯏꯐꯨꯟ ꯄꯥꯏꯁꯟꯕꯗ ꯑꯗꯨꯝ ꯈꯣꯡꯎꯞꯇꯣ ꯍꯦꯛꯇ ꯃꯣꯠꯀꯟꯕꯅꯦ ꯕꯣꯛꯁ ꯌꯥꯎꯕ ꯇꯧꯕꯤꯒꯦ ꯃꯤꯡꯁꯦꯟ ꯃꯃꯥꯡꯗ ꯈꯔ ꯄꯥꯜꯍꯟꯒꯦ ꯈꯣꯡꯎꯞꯇꯣ ꯎꯅꯕ ꯁꯥꯏꯠ ꯁꯥꯏꯠ ꯄꯥꯟꯗ꯭ꯔꯁꯨ ꯃꯃꯥꯡꯗ ꯃꯇꯦꯛ ꯑꯃ ꯍꯥꯞꯄꯗꯣ ꯑꯗꯨ ꯇꯧꯔꯒꯦ ꯑꯗꯨ ꯎꯗꯤ ꯀꯔꯤ ꯎ ꯇꯧꯒꯦ ꯑꯗꯨꯝ ꯑꯣ ꯇꯤꯛꯇꯤ ꯑꯗꯨ ꯃꯃꯜꯗꯨ ꯈꯔ ꯀꯜꯂꯛꯑꯅꯤ ꯑꯣ ꯐꯣꯜꯗꯤꯡꯒ ꯀꯩꯅꯣꯒꯁꯤꯕꯨ ꯀꯔꯝꯕꯅ ꯐꯒꯦ ꯄꯨꯊꯣꯛ ꯄꯨꯁꯤꯟꯒꯤꯗꯤ ꯐꯣꯜꯗꯤꯡꯅ ꯅꯨꯡꯉꯥꯏꯔꯝꯒꯅꯤ ꯎꯝ

ꯀꯩꯅꯣꯒꯤ ꯀꯥꯡꯊꯣꯟ ꯃꯈꯥꯗ ꯐꯩꯖꯨꯞ ꯍꯥꯞꯐꯝꯒ ꯍꯥꯞꯄꯗꯣ ꯌꯥꯎꯗꯣꯏꯔꯥ ꯑꯣ

ꯍꯣꯏ ꯑꯗꯨꯗꯤ ꯍꯣꯔꯦꯟ ꯃꯑꯣꯡꯗꯣ ꯀꯔꯃꯕꯅ ꯇꯥꯒꯦꯗꯨ ꯌꯦꯡꯉꯒ ꯇꯧꯔꯒꯦ ꯎꯄꯨꯗꯤ ꯑꯩꯈꯣꯏ ꯑꯅꯤ ꯑꯍꯨꯝꯒꯨꯕ ꯑꯗꯨꯝ ꯂꯧꯕ ꯌꯥꯅꯤꯀꯣ ꯒꯣꯗ꯭ꯔꯦꯖ ꯑꯃꯅꯦ ꯐꯤꯔꯣꯟ ꯍꯥꯞꯄꯒꯤ ꯃꯤꯡꯁꯦꯟ ꯄꯥꯟꯗꯗꯣ ꯑꯗꯨꯒ ꯂꯥꯛꯑꯒ ꯑꯗꯨꯝ ꯎꯝ ꯀꯣꯜ ꯂꯤꯛ ꯍꯥꯞꯅꯕ ꯑꯝꯒ ꯑꯗꯨꯃꯥꯏꯅ ꯌꯦꯡꯉꯒꯦ ꯍꯣꯔꯦꯟ ꯍꯣꯔꯦꯟ ꯂꯥꯛꯑꯒ ꯑꯥ ꯌꯦꯡꯅꯔꯁꯤ ꯎꯝ ꯃꯤꯡꯗꯣ ꯍꯥꯏꯐꯦꯠ ꯍꯥꯏꯕꯤꯔꯛꯀꯦꯔꯣ

ꯍꯣꯏ ꯍꯣꯏ ꯑꯗꯨꯗꯤ ꯍꯣꯔꯦꯟ ꯂꯥꯛꯑꯝꯗꯥꯏꯗ ꯍꯥꯏꯖꯔꯛꯑꯒꯦ ꯍꯣꯏ ꯍꯣꯏ ꯊꯝꯃꯒꯦ